ꯑꯩꯅ ꯈ꯭ꯋꯥꯏꯗꯒꯤ ꯄꯥꯝꯖꯕ ꯂꯥꯏꯔꯤꯛ ꯄꯥꯕ ꯑꯃꯗꯤ ꯂꯥꯏꯔꯤꯛ ꯄꯥꯅꯤꯡꯕ ꯂꯥꯏꯔꯤꯛꯇꯤ ꯑꯩꯈꯣꯏꯒꯤ ꯙꯔꯃꯒꯤ ꯑꯣꯏꯕ ꯂꯥꯏꯔꯤꯛꯅꯤ ꯃꯃꯤꯡꯅ ꯀꯨꯔꯥꯟ ꯀꯧꯏ ꯍꯥꯏꯔꯤꯕ ꯀꯨꯔꯥꯟ ꯑꯁꯤ ꯀꯔꯤ ꯃꯔꯝꯒꯤ ꯑꯩꯅ ꯄꯥꯅꯤꯡꯂꯤꯕꯅꯣ ꯍꯥꯏꯕ ꯃꯇꯝꯗ ꯀꯨꯔꯥꯟ ꯑꯁꯤꯗ ꯑꯩꯈꯣꯏꯕꯨ ꯁꯦꯝꯕꯤꯕ ꯑꯃꯁꯨꯡ ꯂꯣꯏꯒꯗꯕ ꯄꯨꯟꯁꯤ ꯃꯍꯤꯡ ꯍꯤꯡꯒꯗꯕ ꯄꯨꯟꯁꯤ ꯃꯍꯤꯡ ꯂꯦꯟꯒꯗꯕ ꯄꯨꯟꯁꯤꯗ ꯆꯪꯒꯗꯕ ꯄꯨꯟꯁꯤ ꯃꯍꯤꯡ ꯑꯃꯗꯤ ꯄꯨꯟꯁꯤꯁꯤ ꯀꯃꯥꯏꯅ ꯂꯦꯜꯂꯒ ꯑꯩꯒꯤ ꯄꯨꯟꯁꯤ ꯑꯁꯦ ꯃꯥꯏ ꯄꯥꯀꯄ ꯐꯪꯒꯅꯤ ꯍꯥꯏꯕ ꯈꯨꯗꯤꯡꯃꯛ ꯂꯥꯏꯔꯤꯛ ꯑꯁꯤꯗ ꯌꯥꯎꯔꯝꯕꯅ ꯃꯔꯝ ꯑꯣꯏꯔꯒ ꯑꯩꯅ ꯂꯥꯏꯔꯤꯛ ꯑꯁꯤꯕꯨ ꯌꯥꯝꯅ ꯄꯥꯕ ꯄꯥꯝꯂꯤꯕꯅꯤ ꯑꯩꯒꯤ ꯄꯨꯟꯁꯤꯁꯤꯗ ꯑꯩꯕꯨ ꯁꯦꯝꯕꯤꯔꯤꯕ ꯑꯩꯒꯤ ꯃꯄꯨꯅ ꯇꯧꯕꯤꯃꯜ ꯈꯪꯕ ꯎꯠꯄꯒꯤ ꯂꯝꯕꯤꯁꯨ ꯇꯥꯛꯄꯤ ꯑꯐꯕ ꯇꯧꯕꯒꯤ ꯑꯐꯕ ꯀꯥꯟꯅꯕ ꯐꯪꯕꯒꯤ ꯂꯝꯕꯤꯁꯨ ꯇꯥꯛꯄꯤ ꯐꯠꯇꯕ ꯇꯧꯕꯒꯤ ꯐꯠꯇꯕ ꯀꯥꯟꯅꯕ ꯐꯪꯕꯒꯤ ꯂꯝꯕꯤꯁꯨ ꯇꯥꯛꯄꯤ ꯂꯝꯕꯤ ꯑꯅꯤꯁꯤꯗ ꯑꯆꯨꯝꯕ ꯑꯃꯁꯨꯡ ꯑꯔꯥꯟꯕ ꯂꯝꯕꯤ ꯑꯅꯤꯁꯤꯗ ꯆꯠꯇꯅꯕ ꯑꯩꯒꯤ ꯎꯄꯥꯏꯁꯨ ꯂꯥꯏꯔꯤꯛ ꯑꯁꯤꯗ ꯌꯥꯎꯔꯤ ꯃꯔꯝ ꯑꯗꯨꯅ ꯂꯥꯏꯔꯤꯛ ꯑꯁꯤꯕꯨ ꯑꯩꯅ ꯈ꯭ꯋꯥꯏꯗꯒꯤ ꯍꯦꯟꯅ ꯄꯥꯕ ꯄꯥꯝꯂꯤꯕꯅꯤ ꯂꯥꯏꯔꯤꯛ ꯑꯁꯤꯕꯨ ꯑꯩꯅ ꯈ꯭ꯋꯥꯏꯗꯒꯤ ꯅꯨꯡꯁꯤꯖꯔꯤꯕꯅꯤ ꯈ꯭ꯋꯥꯏꯗꯒꯤ ꯄꯥꯝꯖꯕ ꯂꯥꯏꯔꯤꯛ ꯍꯥꯏꯕꯗꯣ ꯂꯥꯏꯔꯤꯛ ꯑꯁꯤꯗ ꯑꯣꯏꯔꯤꯕꯅꯤ